ꯑꯩ ꯏꯁꯥꯅ ꯅ꯭ꯣꯔꯠ ꯏꯟꯗꯤꯌꯟꯒꯤ ꯆꯤꯟꯖꯥꯛꯁꯤ ꯊꯣꯡꯕ ꯄꯥꯝꯖꯩ ꯅ꯭ꯣꯔꯠ ꯏꯟꯗꯤꯌꯟꯒꯤ ꯆꯤꯟꯖꯥꯛꯁꯤ ꯌꯥꯝ ꯍꯥꯎꯕ ꯍꯥꯏꯇꯥꯔꯦ ꯃꯣꯏꯒꯤ ꯁꯨꯝ ꯈꯔ ꯃꯃꯤꯡ ꯆꯠꯄ ꯆꯤꯟꯖꯥꯛ ꯍꯥꯏꯔꯒꯗꯤ ꯑꯩꯈꯣꯏꯒꯤ ꯗꯥꯜꯃꯈꯅꯤꯒꯨꯝꯕ ꯁꯣꯂꯦ ꯕꯇꯨꯔꯦꯒꯨꯝꯕ ꯇꯟꯗꯨꯔꯤ ꯆꯤꯛꯀꯟꯒꯨꯝꯕ ꯑꯂꯨ ꯄꯔꯥꯊꯥꯒꯨꯝꯕ ꯑꯩꯈꯣꯏꯒꯤ ꯑꯃꯔꯤꯠ ꯁꯔꯤꯀꯨꯜꯆꯥꯒꯨꯝꯕ ꯁꯃꯣꯁꯥꯒꯨꯝꯕ ꯃꯂꯥꯏꯀꯣꯐꯇꯥꯒꯨꯝꯕ ꯑꯏꯪꯕꯗ ꯍꯥꯏꯔꯒꯅ ꯑꯗꯣ ꯑꯩꯅ ꯈ꯭ꯋꯥꯏꯗꯒꯤ ꯃꯣꯏꯒꯤ ꯅ꯭ꯣꯔꯠ ꯏꯟꯗꯤꯌꯟꯒꯤ ꯑꯣꯏꯕ ꯆꯤꯟꯖꯥꯛꯇ ꯑꯩꯅ ꯈ꯭ꯋꯥꯏꯗꯒꯤ ꯊꯣꯡꯕ ꯄꯥꯝꯖꯕꯁꯦ ꯑꯩꯈꯣꯏꯒꯤ ꯀꯩꯅꯣꯁꯤꯅꯦ ꯑꯂꯨ ꯄꯔꯥꯊꯥꯁꯦ ꯑꯂꯨ ꯄꯔꯥꯊꯥꯁꯤ ꯁꯨꯝ ꯌꯥꯝ ꯂꯥꯏꯁꯨ ꯂꯥꯏ ꯃꯥꯗꯤ ꯀꯣꯟꯚꯤꯅꯤꯌꯟ ꯑꯣꯏ ꯊꯣꯡꯕꯗ ꯑꯗꯨꯝ ꯀꯃꯥꯏꯅ ꯊꯣꯡꯒꯅꯤ ꯍꯥꯏꯕ ꯃꯇꯝꯗ ꯑꯂꯨꯁꯤ ꯑꯍꯥꯟꯕꯗ ꯑꯩꯈꯣꯏꯅ ꯐꯨꯠꯇꯣꯛꯄꯤꯔꯕ ꯑꯂꯨꯁꯤ ꯐꯨꯠꯇꯣꯛꯅ ꯐꯨꯠꯇꯣꯛꯅ ꯑꯂꯨꯁꯤ ꯐꯨꯠꯂꯤꯀꯥꯟꯁꯤꯗ ꯐꯨꯠꯅ ꯐꯨꯠꯅ ꯑꯩꯈꯣꯏ ꯀꯩꯅꯣꯁꯦ ꯌꯥꯝꯁꯦ ꯏꯁꯤꯡ ꯈꯔ ꯍꯥꯞꯄꯒ ꯒꯤ ꯈꯤꯇꯪ ꯍꯩꯖꯤꯜꯂꯒ ꯌꯥꯝꯁꯤ ꯐꯖꯟꯅ ꯇꯣꯠꯄꯤꯔꯒ ꯊꯝꯕꯤꯔꯅꯤ ꯑꯂꯨꯁꯦ ꯐꯖꯅ ꯐꯨꯠꯇꯣꯛꯄꯤꯔ ꯃꯇꯨꯡꯗ ꯑꯂꯨꯁꯦ ꯑꯐꯨꯠꯄ ꯑꯂꯨꯁꯦ ꯂꯧꯊꯣꯛꯄꯤꯔꯒ ꯑꯗꯨꯗ ꯑꯗꯨꯝ ꯑꯩꯈꯣꯏꯅ ꯈꯤꯇꯪ ꯌꯥꯏꯉꯪ ꯈꯤꯇꯪ ꯆꯥꯏꯁꯤꯜꯂꯅꯤ ꯙꯟꯅꯤꯌꯥ ꯄꯥꯎꯗꯔ ꯈꯤꯇꯪ ꯆꯥꯏꯁꯤꯜꯂꯅꯤ ꯃꯣꯔꯣꯛ ꯑꯇꯦꯛꯄ ꯈꯤꯇꯪ ꯁꯣꯏꯔꯒ ꯍꯥꯞꯆꯤꯟꯕꯤꯔꯅꯤ ꯁꯤꯡ ꯈꯤꯇꯪ ꯑꯁꯣꯏꯕ ꯈꯔ ꯍꯥꯞꯆꯤꯟꯕꯤꯔꯅꯤ ꯆꯅꯝ ꯑꯁꯣꯏꯕ ꯈꯔ ꯍꯥꯞꯆꯤꯟꯕꯤꯔꯅꯤ ꯇꯤꯜꯂꯧ ꯈꯤꯇꯪ ꯍꯥꯞꯆꯤꯟꯕꯤꯔꯅꯤ ꯑꯗꯨꯒ ꯃꯥꯁꯤ ꯐꯖꯅ ꯑꯩꯈꯣꯏꯅ ꯃꯦꯠꯈꯥꯏꯕꯤꯔꯕ ꯐꯖꯅ ꯅꯩꯈꯥꯏꯕꯤꯔꯅꯤ ꯑꯗꯨꯗ ꯑꯩꯈꯣꯏꯅ ꯄꯥꯝꯖꯔꯒꯗꯤ ꯑꯩꯈꯣꯏꯅ ꯑꯄꯥꯝꯕ ꯍꯋꯥꯏꯊ꯭ꯔꯥꯛꯒꯨꯝꯕ ꯀꯩꯀꯩꯁꯨ ꯑꯗꯨ ꯃꯁꯥ ꯃꯁꯥꯒꯤ ꯇꯦꯁꯀꯤ ꯃꯇꯨꯡꯏꯟꯅ ꯊꯨꯝ ꯀꯔꯤ ꯀꯔꯤꯗꯣ ꯍꯥꯞꯄꯒ ꯑꯗꯨꯝ ꯐꯖꯅ ꯇꯣꯠꯁꯤꯜꯂꯒ ꯊꯝꯕꯤꯔꯅꯤ ꯑꯗꯨꯗꯒꯤꯗꯤ ꯑꯂꯨ ꯄꯔꯥꯊꯥꯖꯤꯗ ꯑꯩꯈꯣꯏꯅ ꯁꯞꯖꯤ ꯑꯃ ꯌꯥꯎꯍꯟꯕ ꯌꯥꯏ ꯁꯞꯖꯤꯁꯤꯗ ꯑꯗꯨꯝ ꯑꯩꯈꯣꯏ ꯆꯨꯝꯅꯒꯤ ꯗꯥꯜꯕꯨ ꯑꯣꯏꯒꯦꯔꯥ ꯁꯣꯂꯦꯕꯨ ꯑꯣꯏꯒꯦꯔꯥ ꯁꯣꯂꯦ ꯕꯇꯨꯔꯦ ꯁꯣꯂꯦꯕꯨ ꯑꯣꯏꯒꯦꯔꯥ ꯑꯃꯕꯨ ꯑꯣꯏꯒꯦꯔꯥ ꯑꯗꯨꯝꯕ ꯑꯃ ꯀꯣꯠꯅꯕꯒꯤꯗꯃꯛꯇ ꯑꯆꯥꯔꯕꯨ ꯑꯣꯏꯒꯦꯔꯥ ꯑꯃ ꯌꯥꯎꯍꯟꯕ ꯌꯥꯏ ꯑꯗꯨꯕꯨ ꯍꯧꯖꯤꯛꯀꯤ ꯑꯩꯈꯣꯏꯅ ꯇꯣꯠꯂꯒ ꯊꯝꯈꯤꯕ ꯌꯥꯝꯁꯦ ꯁꯦ ꯑꯩꯈꯣꯏꯅ ꯃꯇꯨꯝ ꯇꯥꯕꯤꯔꯅꯤ ꯐꯖꯅ ꯑꯗꯨꯒ ꯃꯌꯥꯏꯁꯤꯗ ꯃꯇꯨꯝ ꯇꯥꯔꯕ ꯃꯌꯥꯏꯁꯤꯗ ꯃꯆꯦꯠ ꯑꯃ ꯍꯨꯠꯄꯤꯔꯒ ꯍꯧꯖꯤꯛꯀꯤ ꯑꯩꯈꯣꯏꯅ ꯁꯦꯝꯃꯤꯕ ꯑꯂꯨꯒꯤ ꯃꯤꯛꯆꯔꯗꯣ ꯇꯣꯠꯂꯒ ꯑꯩꯈꯣꯏꯅ ꯑꯗꯨꯝ ꯃꯌꯥꯏꯗ ꯍꯥꯞꯆꯤꯜꯂꯒ ꯐꯖꯅ ꯃꯇꯨꯝ ꯇꯥꯕꯤꯔꯅꯤ ꯌꯥꯝꯁꯤ ꯐꯖꯅ ꯃꯇꯨꯝ ꯇꯥꯕꯤꯔ ꯃꯇꯨꯡꯁꯤꯗ ꯌꯥꯝꯐꯣꯟꯖꯦ ꯈꯔ ꯅꯞꯄꯒ ꯇꯛꯄꯤꯔꯅꯤ ꯔꯥꯎꯟ ꯇꯥꯅꯕ ꯑꯩꯈꯣꯏꯅ ꯇꯟꯁꯤ ꯇꯛꯄꯤꯔꯅꯤ ꯇꯟꯁꯤ ꯇꯛꯑꯕ ꯃꯇꯨꯡꯗ ꯑꯩꯈꯣꯏꯅ ꯑꯗꯨꯝ ꯆꯨꯝꯅꯒꯤ ꯑꯦꯅꯤ ꯊꯥꯎ ꯐꯣꯔꯆꯨꯟꯒꯨꯝꯕ ꯀꯩꯒꯨꯝꯕꯗ ꯍꯧꯕ ꯌꯥꯏ ꯑꯗꯨꯕꯨ ꯈ꯭ꯋꯥꯏꯗꯒꯤ ꯍꯥꯎꯔꯤꯗꯤ ꯗꯦꯁꯤ ꯒꯤꯗ ꯍꯧꯕꯁꯤꯅ ꯍꯦꯟꯅ ꯍꯥꯎꯏ ꯀꯩꯅꯣꯒꯤ ꯃꯣꯏ ꯑꯂꯨ ꯄꯔꯥꯊꯥꯁꯦ ꯑꯗꯨꯗꯒꯤꯗꯤ ꯑꯗꯨꯃꯥꯏꯅ ꯇꯋꯥꯁꯤ ꯁꯥꯍꯜꯂꯒ ꯑꯩꯈꯣꯏꯅ ꯊꯥꯎꯁꯤ ꯈꯤꯇꯪ ꯍꯥꯟꯅ ꯊꯥꯗꯕꯤꯔꯒ ꯍꯧꯖꯤꯛꯀꯤ ꯑꯩꯈꯣꯏꯅ ꯇꯛꯏꯕ ꯄꯔꯥꯊꯥꯁꯦ ꯊꯥꯗꯕꯤꯔꯅꯤ ꯑꯗꯨꯒ ꯃꯨꯟꯅꯕ ꯐꯖꯅ ꯑꯅꯤ ꯑꯍꯨꯝꯂꯛ ꯑꯣꯠꯂꯒ ꯃꯨꯟꯅꯕ ꯀꯦꯝ ꯀꯦꯝ ꯂꯥꯎꯅꯕ ꯐꯖꯅ ꯍꯧꯕꯤꯔꯕ ꯃꯇꯨꯡꯁꯤꯗ ꯑꯗꯨꯝ ꯃꯥꯁꯤ ꯑꯩꯈꯣꯏꯒꯤ ꯁꯦꯝꯃꯤꯕ ꯑꯩꯈꯣꯏꯅ ꯁꯞꯖꯤ ꯍꯋꯥꯏ ꯊꯣꯡꯕꯗꯨ ꯑꯣꯏꯒꯦꯔꯥ ꯑꯃꯗ ꯑꯣꯏꯒꯦꯔꯥ ꯅꯠꯇ꯭ꯔꯒ ꯕꯦꯁꯇꯤ ꯑꯗꯨꯝ ꯑꯆꯥꯔꯒ ꯀꯣꯝꯕꯤꯅꯦꯁꯟ ꯇꯧꯔꯁꯨ ꯌꯥꯏ ꯃꯥꯗꯤ ꯌꯥꯝ ꯍꯥꯎꯕꯅꯦ ꯑꯆꯥꯔꯒ ꯑꯗꯨꯝ ꯆꯥꯕꯤꯕ ꯑꯗꯨꯒ ꯌꯥꯔꯒꯗꯤ ꯅꯥꯀꯟꯗ ꯑꯩꯒꯤ ꯐꯦꯚꯣꯔꯥꯏꯠ ꯑꯣꯏꯅ ꯍꯥꯏꯔꯒꯗꯤ ꯅꯥꯀꯟꯁꯤꯗ ꯂꯁꯤ ꯑꯃ ꯊꯝꯕꯤꯔꯒ ꯀꯣ ꯂꯁꯤꯁꯤꯒ ꯊꯛꯑꯒ ꯃꯥꯁꯤ ꯑꯦꯟꯖꯣꯏ ꯇꯧꯕꯤꯕ ꯑꯗꯨꯅ ꯕꯦꯁꯅꯤ ꯑꯗꯨꯃꯨꯛ ꯍꯥꯎꯕ ꯂꯩꯇꯦ ꯑꯗꯨꯅ ꯑꯩ ꯀꯩꯅꯣꯒꯤ ꯅ꯭ꯣꯔꯠ ꯏꯁ ꯅ꯭ꯣꯔꯠ ꯏꯟꯗꯤꯌꯟꯒꯤ ꯐꯨꯠ ꯑꯣꯏꯕ ꯍꯥꯏꯇꯥꯔꯒꯗꯤ ꯀꯩꯅꯣꯁꯦ ꯑꯩꯈꯣꯏ ꯑꯂꯨ ꯄꯔꯥꯊꯥꯁꯤ ꯄꯥꯝꯃꯤ ꯌꯥꯝ ꯂꯥꯏꯁꯨ ꯂꯥꯏ ꯊꯣꯡꯕꯗ